ꯍꯜꯂꯣ ꯁꯤ ꯑꯜꯍꯥꯌꯠꯀꯤ ꯀꯥꯎꯟꯇꯔ ꯑꯣꯏꯕꯤꯔꯕꯣ ꯇꯣꯃꯦꯇꯣ ꯁꯣꯁꯀꯨꯝꯕ ꯆꯤꯜꯂꯤ ꯁꯣꯁꯀꯨꯝꯕ ꯒ꯭ꯔꯤꯟ ꯁꯣꯁꯀꯨꯝꯕ ꯆꯠꯅꯤ ꯏꯁꯄꯨꯟ ꯇꯤꯁꯨ ꯄꯦꯄꯔ ꯑꯦꯛꯁꯇ꯭ꯔꯥ ꯀꯟꯇꯦꯅ꯭ꯔꯒꯨꯝꯕ ꯍꯥꯞꯄꯤꯔꯛꯄ ꯌꯥꯒꯗ꯭ꯔꯣ ꯗꯦꯂꯤꯕꯔꯤ ꯇꯧꯕꯗ ꯍꯥꯞꯄꯤꯔꯛꯑꯒꯗꯤ ꯌꯥꯝ ꯅꯨꯉꯥꯏꯖꯒꯅꯤ